ꯑꯥ ꯍꯜꯂꯣ ꯑꯥ ꯍꯜꯂꯣ ꯀꯅꯥ ꯑꯣ ꯍꯣꯏ ꯂꯥꯛꯆꯔꯒꯦ ꯑꯩꯁꯦ ꯍꯌꯦꯡꯁꯦ ꯄꯣꯠ ꯈꯔ ꯊꯤꯟꯒꯗꯕ ꯂꯩ ꯑꯗꯨꯅ ꯍꯌꯦꯡ ꯑꯣꯏꯅ ꯂꯥꯛꯆꯔꯒꯦ ꯑꯗꯣ ꯍꯌꯦꯡ ꯂꯥꯛꯄꯗ ꯁꯣꯝꯗꯣ ꯆꯠꯊꯣꯛꯄꯤꯔꯝꯂꯅꯨꯀꯣ ꯑꯣ ꯍꯣꯏ ꯍꯣꯏ ꯑꯗꯨꯗꯤ ꯍꯌꯦꯡ ꯑꯣꯏꯅ ꯁꯣꯝꯒꯤꯗꯣ ꯑꯩ ꯄꯣꯠꯇꯣ ꯄꯤꯛ ꯑꯞ ꯇꯧꯕ ꯑꯣꯏꯅ ꯂꯥꯛꯆꯔꯒꯦ ꯑꯗꯨꯅ ꯍꯌꯦꯡ ꯁꯣꯏꯗꯅꯕ ꯑꯣꯏꯅ ꯂꯩꯔꯝꯃꯣ